ꯑꯩꯈꯣꯏꯒꯤ ꯈꯨꯡꯒꯪꯗ ꯏꯔꯝ ꯅꯂꯥ ꯌꯥꯝꯅ ꯐꯠꯇꯦ ꯂꯩꯉꯥꯛꯀꯤ ꯃꯤꯠꯌꯦꯡ ꯆꯪꯍꯟꯅꯤꯡꯉꯤ ꯑꯩꯈꯣꯏꯅ ꯁꯣꯁꯦꯜ ꯁꯔꯕꯤꯁ ꯁꯦꯡꯗꯣꯛ ꯈꯣꯇꯣꯛꯄ ꯇꯧꯔꯁꯨ ꯑꯗꯨꯝ ꯈꯔ ꯂꯩꯔꯒ ꯑꯗꯨꯝ ꯃꯣꯠꯁꯜꯂꯛꯑꯦ ꯌꯥꯔꯒꯗꯤ ꯂꯩꯉꯥꯛꯅ ꯑꯊꯨꯕ ꯃꯇꯝꯗ ꯃꯤꯠꯌꯦꯡ ꯆꯪꯉꯒꯗꯤ ꯐꯒꯠꯂꯛꯄ ꯑꯐꯕ ꯑꯐꯕ ꯐꯖꯕ ꯑꯣꯏꯒꯅꯤꯅ ꯈꯜꯂꯤ ꯌꯥꯔꯤꯕꯃꯈꯩ ꯊꯨꯅ ꯂꯩꯉꯥꯛꯅ ꯑꯐꯕ ꯃꯤꯠꯌꯦꯡ ꯆꯪꯕꯤꯗꯨꯅ ꯐꯠꯇ꯭ꯔꯤꯕ ꯃꯐꯝ ꯑꯗꯨ ꯁꯦꯝꯖꯟꯕꯤꯅꯕ